ꯇꯥꯃꯣ ꯇꯥꯃꯣꯈꯣꯏꯒꯤ ꯁ꯭ꯋꯥꯏ ꯃꯐꯝꯁꯦ ꯃꯣꯏ ꯑꯁꯦ ꯁꯤꯜ ꯂꯥꯡꯉꯤꯁꯤꯕꯨ ꯀꯩ ꯑꯣꯏꯗꯣꯏꯅꯣ ꯑꯣ ꯃꯣꯏ ꯊꯥꯕꯜ ꯆꯣꯡꯕꯒꯤ ꯗꯦꯀꯣꯔꯦꯁꯟ ꯃꯩꯒ ꯃꯌꯥꯝꯃ ꯁꯦꯝꯃꯤꯁꯦ ꯀꯃꯥꯏꯅ ꯁꯦꯝꯃꯤꯖꯥꯠꯅꯣ ꯑꯁꯤꯕꯣ

ꯍꯣꯏ ꯍꯣꯏ

ꯑꯣ ꯑꯗꯣ ꯑꯩꯈꯣꯏꯁꯨ ꯌꯥꯎꯕ ꯌꯥꯖꯠꯂꯥ ꯊꯥꯕꯜ ꯆꯣꯡꯕꯗꯣ

ꯑꯣ ꯍꯣꯏ ꯑꯩꯁꯨ ꯊꯥꯕꯜꯁꯤ ꯌꯥꯝ ꯄꯥꯝꯖꯕꯗꯤ ꯑꯣꯏꯕ ꯀꯣ ꯑꯗꯣ ꯑꯩꯁꯨ ꯆꯣꯡꯕꯁꯤ ꯍꯩꯇꯕ ꯈꯔꯕꯨꯗꯤ ꯑꯗꯨꯝ ꯍꯩꯖꯕ ꯍꯣꯏ ꯍꯣꯏ ꯑꯦꯐ ꯕꯤꯗ ꯊꯥꯒꯠꯂꯛꯄꯒꯨꯝꯕ ꯁꯣꯔꯠ ꯃꯇꯦꯛ ꯀꯣ ꯑꯗꯨꯝꯕꯗ ꯌꯥꯝ ꯐꯖꯅ ꯆꯣꯡꯕꯁꯨ ꯌꯥꯝ ꯊꯦꯡꯅꯔꯦ ꯏꯟꯁꯇꯒ꯭ꯔꯥꯝꯗꯁꯨ ꯊꯥꯒꯠꯂꯛꯄ ꯑꯗꯨꯃꯥꯏꯅꯁꯨ ꯑꯗꯨꯝ ꯊꯦꯡꯅꯕ ꯑꯣ ꯑꯣ ꯍꯣꯏ

ꯃꯅꯤꯄꯨꯔꯒꯤ ꯊꯥꯕꯜ ꯆꯣꯡꯕꯁꯦ ꯌꯥꯝꯅ ꯄꯥꯝꯕꯗꯤ ꯄꯥꯝꯖꯕ ꯀꯣ ꯌꯥꯝ ꯑꯩꯁꯦ ꯒꯨꯖꯔꯥꯠꯇꯒꯤꯅꯤ ꯍꯣꯏ